ꯚꯥꯔꯠꯇ ꯆꯠꯊꯣꯛ ꯆꯠꯁꯤꯟ ꯇꯧꯕ ꯃꯇꯝꯗ ꯇ꯭ꯔꯥꯟꯁꯄꯣꯠ ꯌꯥꯝꯅ ꯗꯔꯀꯥꯔ ꯑꯣꯏ ꯇ꯭ꯔꯥꯟꯁꯄꯣꯠ ꯇꯧꯕ ꯃꯇꯝꯗ ꯕꯁꯅ ꯑꯌꯥꯝꯕꯗ ꯑꯣꯏ ꯕꯁꯅꯁꯨ ꯈꯔ ꯄꯩꯁꯥꯗꯣ ꯍꯣꯡꯕꯅꯤꯅ ꯑꯗꯨꯅ ꯆꯠꯊꯣꯛ ꯆꯠꯁꯤꯟ ꯇꯧꯕ ꯃꯇꯝꯗ ꯂꯝꯕꯤꯗꯣ ꯅꯨꯡꯉꯥꯏꯇꯕꯅꯤꯅ ꯌꯥꯔꯤꯕ ꯃꯈꯩ ꯂꯝꯕꯤ ꯅꯨꯡꯉꯥꯏꯇ꯭ꯔꯒꯗꯤ ꯆꯠꯊꯣꯛ ꯆꯠꯁꯤꯟ ꯇꯧꯕꯗ ꯄ꯭ꯔꯣꯕ꯭ꯂꯦꯝ ꯌꯥꯝꯅ ꯑꯣꯏ ꯑꯗꯨꯅ ꯆꯠꯊꯣꯛ ꯆꯠꯁꯤꯟ ꯇꯧꯕ ꯃꯇꯝꯗ ꯅꯨꯡꯉꯥꯏꯅꯕꯒꯤꯗꯃꯛꯇ ꯂꯝꯕꯤ ꯂꯝꯕꯤ ꯐꯍꯟꯅꯤꯡꯏ ꯆꯠꯊꯣꯛ ꯆꯠꯁꯤꯟ ꯇꯧꯕ ꯃꯇꯝꯗ ꯂꯝꯕꯤ ꯐꯔꯤꯉꯩ ꯁꯣꯏꯗꯕ ꯉꯥꯝꯗꯕꯅ ꯑꯣꯏ